ꯃꯅꯤꯄꯨꯔꯗ ꯀꯨꯝꯒꯤ ꯑꯣꯏꯕ ꯃꯅꯥ ꯃꯁꯤꯡ ꯈꯨꯗꯝ ꯑꯣꯏꯅ ꯍꯥꯏꯔꯕꯗ ꯀꯣꯕꯤ ꯍꯪꯒꯥꯝ ꯀꯣꯕꯤ ꯍꯪꯒꯥꯝ ꯑꯁꯨꯝꯕ ꯃꯌꯥꯝ ꯑꯁꯦ ꯄꯠꯇꯨꯅ ꯃꯥꯡꯉꯦ ꯃꯁꯤꯒꯤ ꯃꯥꯡꯕꯁꯤ ꯐꯅꯕꯒꯤꯗꯃꯛꯇ ꯑꯩꯈꯣꯏꯅ ꯁꯔꯀꯥꯔꯒꯤ ꯃꯥꯏꯀꯩꯗ ꯀꯣꯜ ꯏꯁꯇꯣꯔꯦꯖ ꯀꯨꯝꯕ ꯁꯦꯝꯕꯤꯕ ꯄꯟꯆꯥꯌꯠꯀꯤ ꯂꯦꯕꯦꯜꯗꯁꯨ ꯍꯥꯏꯔꯤꯕ ꯀꯣꯜ ꯏꯁꯇꯣꯔꯦꯁꯁꯦ ꯁꯦꯝꯕꯤꯕ ꯑꯗꯨꯒ ꯃꯔꯨ ꯑꯣꯏꯅ ꯑꯇꯣꯞꯄ ꯏꯁꯇꯦꯠꯁꯤꯡꯗ ꯍꯥꯏꯔꯤꯕ ꯃꯅꯥ ꯃꯁꯤꯡ ꯁꯤꯡꯁꯦ ꯊꯥꯗꯣꯛꯅꯕ ꯃꯥꯔꯀꯦꯇꯤꯡꯒꯤ ꯐꯦꯁꯤꯂꯤꯇꯤ ꯐꯖꯅ ꯂꯩꯍꯟꯕꯤꯕ ꯑꯃꯗꯤ ꯑꯀꯣꯏꯕꯗ ꯂꯩꯔꯤꯕ ꯑꯩꯈꯣꯏꯒꯤ ꯅꯦꯆꯔꯒꯤ ꯑꯣꯏꯕ ꯏꯁꯤꯡ ꯏꯆꯥꯎ ꯑꯗꯒꯤ ꯃꯍꯧꯁꯥꯒꯤ ꯑꯣꯏꯕ ꯂꯦꯟ ꯅꯨꯡ ꯁꯨꯃꯥꯏꯅ ꯇꯧꯕꯁꯤꯅꯁꯨ ꯑꯃꯥꯡ ꯑꯇꯥ ꯃꯌꯥꯝ ꯑꯃ ꯊꯣꯛꯍꯜꯂꯤ ꯑꯗꯨꯅ ꯍꯥꯏꯔꯤꯕ ꯃꯅꯥ ꯃꯁꯤꯡ ꯁꯤꯡ ꯑꯁꯦ ꯐꯖꯅ ꯃꯥꯡꯈꯤꯗꯅꯕ ꯇꯥꯈꯤꯗꯅꯕ ꯄ꯭ꯔꯖꯥꯁꯤꯡꯗꯁꯨ ꯏꯟꯀꯝ ꯍꯦꯟꯒꯠꯂꯛꯅꯕꯒꯤꯗꯃꯛꯇ ꯃꯥꯔꯀꯦꯇꯤꯡꯒꯤ ꯃꯥꯔꯀꯦꯇꯤꯡꯒꯤ ꯐꯦꯁꯤꯂꯤꯇꯤ ꯁꯤꯃꯗꯤ ꯐꯖꯅ ꯂꯩꯍꯟꯅꯤꯡꯏ ꯃꯁꯤꯒꯨꯝꯕ ꯑꯁꯤ ꯒꯔꯃꯦꯟꯒꯤ ꯁꯥꯏꯠꯇ ꯑꯩꯈꯣꯏꯅ ꯗꯤꯃꯥꯟ ꯇꯧꯖꯅꯤꯡꯏ